ꯏꯟꯗꯤꯌꯥꯟ ꯏꯖꯨꯀꯦꯁꯟ ꯁꯤꯁꯇꯦꯝ ꯑꯁꯦ ꯁꯥꯇ꯭ꯔꯈꯣꯏꯁꯦ ꯑꯍꯥꯟꯕꯗ ꯐ꯭ꯔꯤ ꯄ꯭ꯔꯥꯏꯃꯔꯤꯗ ꯆꯠꯂꯦꯕ ꯑꯗꯨꯒꯤ ꯃꯇꯨꯡꯗ ꯄ꯭ꯔꯥꯏꯃꯔꯤꯗ ꯄ꯭ꯔꯥꯏꯃꯔꯤ ꯂꯣꯏꯔꯦ ꯍꯥꯏꯔꯒ ꯃꯣꯏ ꯍꯥꯏꯁ꯭ꯀꯨꯜꯗ ꯆꯪꯒꯅꯦꯕ ꯍꯥꯏꯁꯀꯨꯜꯁꯦ ꯑꯦꯛꯖꯥꯝ ꯃꯃꯥꯡ ꯃꯦꯇ꯭ꯔꯤꯛ ꯑꯦꯛꯖꯥꯝ ꯍꯥꯏꯅ ꯑꯦꯛꯖꯥꯝ ꯑꯃ ꯂꯩꯒꯅꯦꯕ ꯑꯗꯨꯒꯤ ꯃꯇꯨꯡꯗ ꯃꯣꯏ ꯍꯥꯏꯌꯔ ꯁꯦꯀꯦꯟꯗꯔꯤꯗ ꯆꯪꯒꯅꯦꯕ ꯍꯥꯏꯕꯗꯤ ꯇꯨ ꯏꯌꯔꯁꯅꯦ ꯍꯥꯏꯕ ꯍꯥꯏꯌꯔ ꯁꯦꯀꯦꯟꯗꯔꯤ ꯁ꯭ꯀꯨꯜꯁꯦ ꯑꯗꯨꯒꯤ ꯃꯇꯨꯡꯗ ꯃꯣꯏ ꯗꯤꯒ꯭ꯔꯤꯗ ꯆꯠꯀꯅꯦꯕ ꯗꯤꯒ꯭ꯔꯤꯁꯦ ꯐꯣꯔ ꯏꯌꯔꯁꯅꯦꯕ ꯗꯤꯒ꯭ꯔꯤ ꯂꯣꯏꯔꯦ ꯍꯥꯏꯔꯗꯤ ꯃꯣꯏꯅ ꯑꯐꯕ ꯑꯐꯕ ꯖꯣꯞꯁꯒꯨꯝꯕ ꯁꯥꯔꯕꯤꯁꯀꯨꯝꯕ ꯑꯦꯛꯖꯥꯝꯒꯨꯝꯕ ꯑꯗꯨꯝ ꯑꯦꯄ꯭ꯂꯥꯏ ꯇꯧꯕ ꯌꯥꯔꯅꯤ ꯍꯥꯏꯕ ꯀꯣꯟꯇ꯭ꯔꯦꯛ ꯍꯥꯏꯗꯣ ꯀꯣꯝꯄꯤꯌꯥꯔ ꯇꯧꯔꯗꯤ ꯏꯟꯗꯤꯌꯥ ꯏꯖꯨꯀꯦꯁꯟ ꯁꯤꯁꯇꯦꯝꯁꯦ ꯌꯥꯝ ꯈꯦꯠꯅꯩ ꯍꯥꯏꯕ ꯍꯥꯏꯕꯗꯤ ꯏꯟꯗꯤꯌꯥꯟ ꯏꯖꯨꯀꯦꯁꯟ ꯁꯤꯁꯇꯦꯝꯗꯤ ꯃꯣꯏ ꯑꯌꯥꯝꯕ ꯑꯌꯥꯝꯕ ꯃꯣꯏꯅ ꯐꯣꯀꯁ ꯇꯧꯕꯁꯤ ꯊꯤꯑꯣꯔꯤꯗꯅꯦ ꯍꯥꯏꯕ ꯑꯗꯨꯕꯨ ꯀꯣꯟꯇ꯭ꯔꯤ ꯑꯇꯩꯅ ꯐꯣꯀꯁ ꯇꯧꯕꯗꯤ ꯃꯣꯏꯁꯦ ꯄ꯭ꯔꯥꯛꯇꯤꯀꯦꯜꯗ ꯐꯣꯀꯁ ꯇꯧꯋꯦ ꯍꯥꯏꯕ ꯏꯁꯇꯨꯗꯦꯟꯁ ꯑꯣꯏꯕꯁꯦ ꯄ꯭ꯔꯣꯖꯦꯛ ꯄꯤꯕ ꯑꯦꯁꯥꯏꯟꯃꯦꯟꯒꯨꯝꯕ ꯄꯤꯕ ꯑꯗꯨꯒ ꯃꯣꯏꯒꯤ ꯏꯁꯀꯤꯜꯒꯨꯝꯕ ꯀ꯭ꯔꯤꯌꯦꯇꯤꯕꯤꯇꯤꯒꯨꯝꯕꯁꯦ ꯄꯥꯍꯟꯅꯕꯒꯤ ꯃꯣꯏꯁꯦ ꯗꯤꯕꯦꯂꯞ ꯇꯧꯕꯗꯣ ꯑꯗꯨꯗ ꯃꯣꯔ ꯃꯣꯏꯁꯦ ꯑꯌꯥꯝꯕ ꯐꯣꯀꯁ ꯇꯧꯕꯅꯦꯕ ꯑꯗꯨꯕꯨ ꯏꯟꯗꯤꯌꯥꯟ ꯏꯖꯨꯀꯦꯁꯟꯗꯤ ꯑꯌꯥꯝꯕ ꯑꯦꯛꯖꯥꯝꯗ ꯐꯣꯀꯁ ꯇꯧꯕ ꯅꯠꯇ꯭ꯔꯒ ꯑꯦꯁꯦꯁꯃꯦꯟꯒꯨꯝꯕ ꯃꯣꯏꯁꯦ ꯊꯤꯑꯣꯔꯤꯒꯨꯝꯕꯗ ꯑꯌꯥꯝꯕ ꯐꯣꯀꯁ ꯇꯧꯋꯦꯕ ꯑꯗꯨꯁꯦ ꯃꯣꯏꯒꯤ ꯈꯔ ꯗꯤꯐꯔꯦꯟꯁꯦꯁꯇꯨꯗꯨ ꯑꯗꯨꯅꯦꯕ ꯏꯟꯗꯤꯌꯥꯟꯒ ꯑꯥꯎꯠꯁꯥꯏꯠ ꯀꯟꯇ꯭ꯔꯤꯒꯤꯁꯨ ꯑꯗꯨꯒ ꯏꯟ ꯇꯥꯔꯝꯁ ꯑꯣꯐ ꯃꯣꯏ ꯏꯁꯀꯣꯔꯤꯡꯗꯁꯨ ꯌꯦꯡꯂꯗꯤ ꯏꯟꯗꯤꯌꯥꯟꯁꯦ ꯌꯨꯅꯤꯚꯔꯁꯤꯇꯤ ꯏꯟꯗꯤꯌꯥꯟꯒꯤ ꯌꯨꯅꯤꯚꯔꯁꯤꯇꯤꯗꯤ ꯃꯣꯏꯗꯤ ꯇꯦꯟ ꯒ꯭ꯔꯦꯠ ꯄꯣꯏꯟꯗ ꯇꯧꯋꯦꯕ ꯑꯗꯨꯕꯨ ꯀꯣꯟꯇ꯭ꯔꯤ ꯑꯇꯣꯞꯄꯗꯤ ꯖꯤ ꯄꯤ ꯑꯦꯗ ꯆꯠꯂꯦꯕ ꯃꯤꯁ ꯇꯧꯔꯤꯕ ꯏꯟꯗꯤꯌꯥꯟ ꯏꯖꯨꯀꯦꯁꯟ ꯁꯤꯁꯇꯦꯝꯁꯤꯡꯁꯤ ꯀꯔꯤꯅꯣ ꯍꯥꯏꯔꯗꯤ ꯃꯣꯏꯅ ꯑꯌꯥꯝꯕ ꯁꯤꯇꯤꯁꯀꯨꯝꯕ ꯇꯥꯎꯟꯒꯨꯝꯕꯗꯗꯤ ꯁ꯭ꯀꯨꯜꯁꯦ ꯐꯖ ꯐꯖꯕ ꯑꯐ ꯑꯐꯕ ꯂꯩꯔꯦꯕ ꯑꯗꯨꯕꯨ ꯑꯣꯄꯣꯔꯆꯨꯅꯤꯇꯤꯁꯁꯦ ꯐꯪꯗꯦꯕ ꯚꯤꯂꯦꯖꯇ ꯂꯩꯔꯤꯕ ꯁꯥꯇ꯭ꯔꯈꯣꯏꯁꯦ ꯁ꯭ꯀꯨꯜꯁꯨ ꯐꯖꯅ ꯇꯧꯕꯤꯗꯦꯕ ꯑꯗꯨꯒꯤ ꯃꯐꯝꯗꯨꯗꯣ ꯑꯗꯨꯒ ꯁ꯭ꯀꯨꯜꯁꯨ ꯂꯩꯇꯦ ꯑꯣꯖꯥ ꯑꯐ ꯑꯐꯕꯁꯨ ꯂꯩꯇꯦꯕ ꯑꯗꯨꯅ ꯏꯖꯨꯀꯦꯁꯟ ꯁꯤꯁꯇꯦꯝꯁꯦ ꯍꯥꯏꯕꯗꯤ ꯚꯤꯂꯦꯖꯀꯤ ꯏꯁꯇꯨꯗꯦꯟꯁꯈꯣꯏꯗꯤ ꯑꯗꯨꯒꯤ ꯄ꯭ꯔꯤꯕꯤꯂꯦꯖꯇꯣ ꯑꯣꯄꯣꯔꯆꯨꯅꯤꯇꯤꯗꯣ ꯐꯪꯗꯕꯅꯤꯅ ꯃꯣꯏꯁꯦ ꯌꯥꯝ ꯕꯦꯛꯋꯥꯔꯠ ꯆꯠꯈꯤꯕ ꯑꯗꯨꯅ ꯏꯟꯗꯤꯌꯥꯟ ꯏꯖꯨꯀꯦꯁꯟ ꯁꯤꯁꯇꯦꯝꯁꯦ ꯃꯣꯏꯁꯨ ꯑꯌꯥꯝꯕ ꯚꯤꯂꯦꯖꯈꯣꯏꯕꯨ ꯐꯣꯀꯁ ꯇꯧꯔꯗꯤ ꯈꯔ ꯐꯒꯅꯤ ꯍꯥꯏꯕꯗꯣ ꯑꯗꯨꯝ ꯃꯤꯁꯤꯡ ꯇꯧꯕꯗꯣ ꯑꯗꯨꯗꯣ ꯂꯩꯌꯦꯕ ꯑꯗꯨꯒ ꯏꯝꯄ꯭ꯔꯨꯐ ꯇꯧꯅꯤꯉꯥꯏꯒꯤꯗꯤ ꯏꯟꯗꯤꯌꯥꯟ ꯏꯖꯨꯀꯦꯁꯟ ꯁꯤꯁꯇꯦꯝꯁꯦ ꯑꯌꯥꯝꯕꯗꯤ ꯏꯁꯇꯨꯗꯦꯟꯁꯈꯣꯏꯗꯣ ꯌꯥꯝꯃꯦꯕ ꯃꯣꯏꯁꯦ ꯑꯗꯨꯅ ꯏꯁꯇꯨꯗꯦꯟꯁ ꯌꯥꯝꯕꯅꯤꯅ ꯃꯣꯏꯒꯤ ꯇꯦꯂꯦꯟꯁꯨ ꯇꯣꯉꯥꯟ ꯇꯣꯉꯥꯟꯂꯦꯕ ꯍꯥꯏꯕꯗꯤ ꯑꯦꯛꯖꯥꯝ ꯑꯃꯈꯛꯇ ꯁꯤꯚꯤꯜ ꯁꯥꯔꯕꯤꯁ ꯅꯠꯇ꯭ꯔꯒ ꯏꯟꯖꯤꯟꯅ꯭ꯌꯥꯔꯤꯡ ꯅꯠꯇ꯭ꯔꯒ ꯗꯣꯛꯇꯔꯒꯤ ꯑꯦꯛꯖꯥꯝꯈꯛꯇ ꯏꯍꯟꯗꯕꯤꯗ ꯏꯁꯇꯨꯗꯦꯟꯁꯈꯣꯏꯕꯨꯁꯦ ꯃꯣꯏꯅ ꯑꯐꯪ ꯑꯐꯪꯕ ꯐꯤꯜꯁꯦ ꯍꯥꯏꯕꯗꯤ ꯏꯁꯄꯣꯔꯠꯁ ꯑꯣꯏꯒꯦꯔꯥ ꯐꯦꯁꯟ ꯑꯣꯏꯒꯦꯔꯥ ꯗꯤꯖꯥꯏꯅꯤꯡ ꯑꯣꯏꯒꯦꯔꯥ ꯃꯣꯏꯅ ꯑꯐꯪꯕ ꯀ꯭ꯔꯤꯌꯦꯇꯤꯕꯤꯇꯤ ꯏꯁꯀꯤꯜꯗꯣ ꯗꯤꯚꯦꯜꯂꯞ ꯇꯧꯔꯒ ꯃꯣꯏꯁꯨ ꯑꯦꯛꯖꯦꯜ ꯇꯧꯅꯤꯡꯉꯥꯏꯒꯤꯗꯃꯛꯇ ꯍꯥꯞꯄꯤꯔꯗꯤ ꯐꯒꯅꯤ ꯍꯥꯏꯕꯗꯣ ꯈꯟꯕ ꯑꯗꯨꯅ ꯏꯝꯄ꯭ꯔꯨꯐ ꯇꯧꯅꯤꯡꯉꯥꯏ ꯑꯣꯏꯔꯗꯤ ꯃꯣꯏꯁꯦ ꯑꯗꯨꯃꯥꯏꯅ ꯏꯁꯇꯨꯗꯦꯟꯁꯄꯨꯁꯦ ꯗꯤꯐ꯭ꯔꯦꯟ ꯐꯤꯜꯒꯤ ꯑꯣꯄꯣꯔꯆꯨꯅꯤꯇꯤꯁꯦ ꯄꯤꯒꯅꯤꯕ ꯑꯗꯨꯒ ꯐꯖꯕ ꯐꯖꯕ ꯁ꯭ꯀꯨꯜꯁꯨ ꯇꯤꯆꯔꯁ ꯑꯦꯛꯁꯄꯔꯤꯌꯦꯟꯁꯁꯨ ꯁ꯭ꯀꯨꯜꯗꯁꯨ ꯍꯥꯞꯄꯤꯕ ꯑꯗꯨꯒ ꯃꯣꯏꯁꯦ ꯄ꯭ꯔꯥꯛꯇꯤꯀꯦꯜꯗꯁꯨ ꯍꯦꯟꯅ ꯐꯣꯀꯁ ꯇꯧꯔꯒ ꯃꯣꯏꯒꯤ ꯀ꯭ꯔꯦꯌꯦꯇꯤꯚꯤꯇꯤꯒꯨꯝꯕ ꯏꯁꯀꯤꯜꯒꯨꯝꯕꯁꯦ ꯍꯦꯟꯅ ꯗꯦꯚꯦꯂꯣꯞ ꯇꯧꯅꯤꯡꯉꯥꯏꯒꯤꯗꯃꯛꯇ ꯐꯖꯕ ꯐꯖꯕ ꯃꯣꯏꯅ ꯑꯗꯨꯃꯥꯏꯅ ꯐꯦꯁꯤꯂꯤꯇꯤꯁ ꯄꯤꯕꯤꯔꯗꯤ ꯐꯒꯅꯤ ꯍꯥꯏꯅ ꯈꯟꯕ ꯁꯥꯇ꯭ꯔꯈꯣꯏꯁꯤꯡꯁꯨ ꯑꯗꯨꯒ ꯃꯣꯏ ꯏꯕ꯭ꯔꯤ ꯐꯤꯜꯕꯨꯗꯨ ꯏꯝꯄꯣꯔꯇꯦꯟꯁ ꯄꯤꯔꯗꯤ ꯍꯦꯟꯅ ꯐꯒꯅꯤ ꯏꯝꯄ꯭ꯔꯨꯐꯃꯦꯟ ꯏꯝꯄ꯭ꯔꯨꯐꯃꯦꯟ ꯐꯪꯒꯅꯤ ꯏꯟꯗꯤꯌꯥꯟ ꯏꯖꯨꯀꯦꯁꯟ ꯁꯤꯁꯇꯦꯝꯁꯦ ꯍꯥꯏꯕꯁꯦ ꯈꯜꯂꯦꯕ ꯁꯥꯇ꯭ꯔꯈꯣꯏꯅꯁꯨ ꯑꯗꯨꯃꯥꯏꯅ ꯑꯗꯨꯝ ꯈꯜꯂꯦꯕ